ꯍꯂꯣ ꯍꯂꯣ ꯉꯥ ꯌꯣꯟꯕ ꯃꯐꯝꯅꯦ ꯃꯐꯝꯅꯦ ꯉꯥ ꯂꯩꯕꯤꯒꯗꯕ ꯑꯣꯏꯔꯕꯣ ꯎꯝ ꯀꯔꯝ ꯀꯔꯝꯕ ꯉꯥ ꯄꯥꯝꯕꯤꯕꯅꯣ ꯉꯥꯁꯦ ꯃꯈꯟꯗꯤ ꯑꯅꯝꯕꯅ ꯁꯨꯔꯦ ꯂꯩꯌꯦ ꯄꯣꯔꯣꯡ ꯉꯥꯃꯨ ꯄꯨꯛꯂꯥꯎꯕꯤ ꯅꯥꯄꯤ ꯆꯥꯕꯤ ꯄꯦꯡꯕꯥ ꯉꯥ ꯃꯆꯥ ꯃꯆꯥꯁꯨ ꯂꯩꯌꯦ ꯉꯈꯥꯒꯨꯝꯕ ꯐꯥꯕꯣꯡ ꯉꯥ ꯎꯀꯥꯕꯤ ꯃꯆꯥ ꯑꯆꯧꯕ ꯀꯔꯝ ꯀꯔꯝꯕ ꯉꯥ ꯄꯥꯝꯕꯤꯕꯅꯣ ꯃꯨꯀꯥꯉꯥꯁꯨ ꯂꯩꯔꯦ ꯈꯔ

ꯎꯝ ꯀꯦ ꯖꯤ ꯃꯉꯥ ꯑꯥ ꯉꯥ ꯆꯥꯒꯗꯕꯔꯣ ꯌꯣꯛꯀꯗꯕ ꯉꯥꯔꯣ ꯑꯣ ꯆꯥꯅꯤꯉꯥꯏꯒꯤ ꯎꯝ ꯑꯗꯨ ꯄꯣꯔꯣꯡꯒꯨꯝꯕꯗꯤ ꯄꯥꯝꯕꯤꯗꯕ꯭ꯔꯣ

ꯑꯣ ꯉꯥꯆꯤꯛꯁꯨ ꯑꯆꯧ ꯑꯆꯧꯕ ꯃꯔꯨꯝ ꯉꯥꯆꯤꯛꯇꯤ ꯃꯔꯨꯝꯕꯨ ꯌꯥꯎꯔꯝꯃꯅꯤ ꯑꯥ ꯑꯗꯨꯗꯒꯤ ꯅꯥꯄꯤ ꯆꯥꯕꯤꯗꯤ ꯄꯥꯝꯕꯤꯗꯕ꯭ꯔꯣ ꯀꯦ ꯖꯤ ꯀꯌꯥ ꯇꯥꯕ ꯀꯌꯥ ꯑꯣꯏꯒꯗꯕ ꯑꯣ ꯃꯃꯟꯗꯤ ꯍꯣꯔꯦꯟ ꯂꯧꯕ ꯂꯥꯛꯄꯗ ꯉꯥꯡꯅꯔꯁꯦ ꯎꯝ ꯉꯥ ꯌꯣꯛꯅꯤꯡꯕꯀꯗꯤ ꯂꯩꯕꯤꯗꯕ꯭ꯔꯣ

ꯑꯗꯨꯅꯤ ꯌꯣꯛꯀꯗꯕ ꯉꯥꯗꯤ ꯍꯣꯔꯦꯟ ꯏꯁꯥꯅ ꯂꯥꯛꯑꯀꯥꯟꯗ ꯑꯗꯨꯝ ꯐꯥꯕ ꯏꯂꯥꯏ ꯂꯥꯏꯌꯦ ꯑꯗꯨꯗꯨꯝ ꯍꯣꯔꯦꯟ ꯏꯁꯥ ꯌꯧꯔꯛꯑꯒ ꯑꯗꯨꯝ ꯐꯥꯃꯤꯟꯅꯔꯁꯦ ꯎꯝ ꯉꯥꯏꯊꯣꯛꯀꯗꯒꯨꯝꯕ ꯑꯣꯏꯔꯗꯤ ꯑꯩ ꯍꯧꯖꯤꯛ ꯐꯥꯔꯝꯃꯒꯦ ꯉꯥ ꯑꯆꯧ ꯑꯆꯧꯕꯗꯨꯗꯤ ꯑꯥ ꯇꯨꯡꯍꯟꯕꯤꯗꯤ ꯄꯥꯝꯕꯤꯗꯕ꯭ꯔꯣ ꯑꯥ ꯑꯣ ꯃꯆꯥ ꯃꯆꯥꯁꯨ ꯌꯥꯝ ꯂꯩ ꯇꯨꯡꯍꯟꯕꯤꯗꯤ ꯑꯆꯧꯕꯁꯨ ꯑꯆꯧꯕꯒꯩꯁꯨ ꯃꯌꯥꯝ ꯂꯩꯔꯦ ꯑꯗꯨ ꯑꯗꯨꯝ ꯎꯝ ꯍꯣꯏ ꯍꯣꯏ ꯉꯥꯁꯦ ꯃꯈꯟ ꯁꯨꯅ ꯑꯗꯨꯝ ꯐꯥꯔꯝꯃꯣꯔꯥ ꯑꯩꯈꯣꯏ ꯑꯩꯈꯣꯏꯁꯤꯗ ꯂꯩꯕꯒꯩꯁꯦ ꯑꯗꯨꯝ ꯈꯔ ꯐꯥꯔꯝꯃꯒꯦ ꯍꯣꯔꯦꯟ ꯂꯥꯛꯄꯗ ꯀꯣ ꯇꯧꯕꯤꯔꯛꯑꯣ ꯑꯩꯈꯣꯏꯁꯦ ꯇꯦꯛꯆꯝ ꯇꯦꯛꯆꯝ ꯕꯖꯥꯔꯅꯦ ꯑꯗꯒꯤ ꯈꯤꯇꯪ ꯉꯥ ꯐꯥꯕꯝꯗꯨꯗꯤ ꯈꯇꯪ ꯆꯪꯉꯦꯕ ꯑꯗꯨꯅ ꯍꯣꯔꯦꯟ ꯂꯥꯛꯄꯗ ꯀꯣꯜ ꯇꯧꯕꯤꯔꯛꯑꯣ ꯑꯗꯣ ꯑꯩ ꯍꯥꯏꯐꯦꯠ ꯊꯣꯛꯑꯁꯨ ꯊꯣꯛꯑꯝꯃꯒꯦ ꯍꯣꯏ ꯑꯩ ꯌꯥꯝ ꯅꯨꯡꯉꯥꯏꯖꯔꯦ ꯊꯃꯃꯒꯦ